ꯌꯥꯎꯔꯀꯥꯟꯗ ꯑꯩꯈꯣꯏ ꯌꯥꯝꯅ ꯒꯥꯔꯤ ꯊꯥꯎ ꯌꯥꯝꯅ ꯇꯥꯡꯅ ꯐꯪꯈꯤ ꯑꯗꯒꯤꯗꯤ ꯑꯩꯈꯣꯏ ꯁ꯭ꯀꯨꯜꯒꯨꯝꯕ ꯇ꯭ꯌꯨꯁꯟꯒꯨꯝꯕ ꯆꯠꯄ ꯃꯇꯝꯗ ꯑꯩꯈꯣꯏ ꯍꯜꯂꯛꯄ ꯃꯇꯝꯗꯁꯨ ꯑꯩꯈꯣꯏ ꯒꯥꯔꯤ ꯉꯥꯏꯕꯗ ꯌꯥꯝꯅ ꯋꯥꯅ ꯐꯪꯈꯤ ꯈꯨꯗꯣꯡ ꯌꯥꯝꯅ ꯆꯥꯈꯤꯗꯦ ꯑꯗꯒꯤꯗꯤ ꯑꯩꯈꯣꯏꯅ ꯑꯅꯥ ꯑꯌꯦꯛ ꯌꯥꯎꯕ ꯃꯇꯝꯗ ꯑꯩꯈꯣꯏ ꯆꯠꯀꯦꯅ ꯈꯜꯂꯁꯨ ꯌꯥꯝꯅ ꯋꯥꯏ